ꯑꯧ ꯍꯣꯏ

ꯃꯥꯅꯤ ꯁꯥꯔ ꯑꯩ ꯅꯤꯔꯨꯄꯃꯥꯒꯤ ꯃꯗꯔ

ꯁꯥꯔ ꯃꯥꯗꯣ ꯃꯁꯥꯁꯨ ꯈꯔ ꯁꯣꯟꯕꯅꯦ ꯑꯗꯣ ꯈꯔ ꯆꯥꯈꯤꯗꯔꯦ ꯉꯁꯤꯗꯤ ꯑꯗꯨꯅ ꯅꯨꯡꯉꯥꯏꯇꯕꯒ ꯀꯩꯔꯤꯁꯨ ꯂꯩꯇꯦ ꯁꯥꯔ ꯃꯍꯥꯛꯇꯣ ꯈꯔ ꯃꯁꯥꯗꯤ ꯈꯤꯇꯪꯕꯨꯗꯤ ꯁꯣꯟꯖꯕꯅꯦ ꯑꯅꯥ ꯑꯌꯦꯛꯄꯨꯗꯤ ꯀꯩꯁꯨ ꯌꯥꯎꯗꯦ ꯁꯥꯔ ꯍꯣꯏꯅ ꯑꯉꯥꯡꯗꯣ ꯑꯃꯨꯛꯇꯪ ꯎꯝ ꯃꯥꯅꯤ ꯁꯥꯔ ꯎꯝ ꯁꯥꯔ ꯑꯩ ꯌꯨꯝꯗ ꯃꯄꯥꯁꯨ ꯂꯩꯇꯦ ꯑꯩꯗꯣ ꯉꯍꯥꯛ ꯂꯩꯔꯒ ꯂꯥꯛꯆꯒꯦ ꯁꯥꯔ ꯍꯣꯏꯅ ꯑꯃꯨꯛꯇꯪ ꯑꯉꯥꯡꯗꯣ ꯐꯖꯟꯅ ꯊꯝꯕꯤꯔꯝꯃꯣ ꯍꯥꯏꯒꯦ ꯇꯧꯕꯅꯤ ꯁꯥꯔ ꯑꯥ ꯍꯣꯏ ꯍꯣꯏ ꯍꯣꯏ ꯍꯣꯏ ꯐꯅꯤ ꯑꯥ ꯍꯣꯏ ꯑꯩꯈꯣꯏ ꯁꯥꯔꯅ

ꯑꯣ ꯁꯥꯔ ꯑꯩ ꯉꯍꯥꯛ ꯂꯩꯔꯒ ꯂꯥꯛꯆꯅꯕ ꯇꯧꯖꯔꯒꯦ ꯁꯥꯔ

ꯍꯣꯏ ꯍꯣꯏ ꯍꯣꯏ

ꯍꯣꯏ ꯊꯨꯅ ꯌꯧꯖꯔꯛꯅꯕ ꯇꯧꯖꯔꯛꯑꯒꯦ ꯍꯣꯏ ꯁꯣꯝ ꯊꯥꯒꯠꯆꯔꯤ